ꯍꯜꯂꯣ ꯑꯣ ꯀꯃꯥꯏꯅ ꯀꯃꯥꯏꯅ ꯇꯧꯔꯤꯒꯦ ꯑꯩꯁ ꯅꯨꯡꯉꯥꯏꯔꯤꯗ ꯉꯁꯤꯗꯤ ꯉꯁꯤꯗꯤ ꯆꯩꯔꯥꯎꯕ ꯑꯣꯏꯔꯝꯅꯤꯅ ꯑꯥ ꯍꯥꯏꯕꯤꯌꯨ ꯍꯥꯏꯕꯤꯌꯨ ꯁꯤꯃꯥ ꯁꯤꯃꯥ ꯍꯥꯏꯕꯔꯣ ꯌꯥꯏꯅꯦ ꯊꯧꯕꯥꯜꯗ ꯁꯤꯃꯥ ꯍꯣꯜꯗ ꯁꯤꯃꯥ ꯀꯥꯞꯄꯤ ꯐꯖ ꯐꯖꯕ ꯀꯥꯞꯄꯤ ꯍꯥꯏ ꯌꯦꯡꯉꯨꯁꯤꯅꯦ ꯑꯗꯨ ꯌꯥꯏꯌꯦ ꯌꯥꯏ ꯑꯗꯨꯒꯤ ꯑꯩ ꯒꯥꯔꯤ ꯂꯩꯔꯤꯉꯩ ꯍꯣꯔꯦꯟ ꯑꯊꯦꯡꯕꯒꯤ ꯂꯥꯁ ꯁꯣꯗ ꯑꯣꯏꯅ ꯌꯦꯡꯉꯁꯤꯅꯦ ꯑꯪ ꯌꯦꯡꯉꯗꯤ ꯀꯩꯅꯣ ꯅꯨꯡꯁꯥ ꯀꯩꯀꯩ ꯁꯥꯕ ꯈꯣꯠꯄ ꯇꯧꯗꯅꯕ ꯍꯣꯔꯦꯟ ꯇꯧꯕꯅꯤꯅ ꯄꯨꯡ ꯇꯔꯨꯛꯀꯤ ꯑꯗꯥꯏꯗ ꯆꯠꯈ꯭ꯔꯕ ꯑꯗꯨ ꯍꯣꯔꯦꯟ ꯄꯨꯡ ꯂꯥꯁ ꯁꯣꯗꯨ ꯄꯨꯡ ꯇꯔꯨꯛ ꯃꯈꯥꯏꯗꯒꯤ ꯍꯧꯕꯅꯦ ꯑꯗꯨꯗꯣ ꯌꯦꯡꯉꯨꯁꯦ ꯑꯉꯥꯡ ꯅꯨꯕꯤꯗꯨ ꯄꯨꯕꯤꯔꯁꯤ ꯎꯝ ꯍꯥꯎꯔꯦ ꯉꯁꯤ ꯉꯁꯤ ꯆꯩꯔꯥꯎꯕ꯭ꯔꯣ ꯅꯣꯏꯒꯤꯁꯨ ꯑꯧ ꯑꯩꯁꯦ ꯀꯩꯅꯣꯅꯤ ꯘꯧꯔꯒꯤ ꯆꯪꯉꯨꯗꯅ ꯘꯧꯔꯗ ꯑꯗꯨꯝ ꯇꯧꯔꯦꯅꯦ ꯑꯗꯨꯗꯨꯅ ꯍꯣꯏ ꯑꯗꯨ ꯃꯌꯥꯝ ꯇꯧꯅꯩꯅ ꯑꯗꯨꯝ ꯇꯧꯔꯤꯅꯤꯗ ꯑꯗꯨꯕꯨꯗꯤ ꯑꯣ ꯑꯪ ꯎꯝ

ꯑꯧ ꯀꯦꯗꯣ ꯑꯣ ꯑꯗꯨ ꯑꯗꯨ ꯑꯧ ꯑꯗꯨꯗ ꯇꯧꯔꯁꯤ ꯌꯥꯔꯦ ꯌꯥꯔꯦ ꯑꯣ ꯀꯣ ꯑꯗꯣ ꯑꯩ ꯍꯦꯛꯇ ꯒꯥꯔꯤ ꯊꯧꯗꯣꯔꯛꯑꯒꯦꯀꯣ ꯑꯗꯨꯗꯤ ꯎꯝ ꯑꯣ ꯄꯣꯔꯛꯑꯒꯦ ꯄꯣꯔꯛꯑꯒꯦ ꯎꯝ ꯎꯝ ꯍꯣꯏ ꯍꯣꯏ ꯍꯣꯏ ꯑꯣ ꯐꯔꯦ ꯐꯔꯦ ꯑꯗꯨꯗꯤ ꯑꯩ ꯑꯥ ꯐꯔꯦ ꯐꯔꯦ ꯑꯩ ꯑꯩ ꯒꯥꯔꯤ ꯍꯣꯔꯦꯟ ꯇꯧ ꯍꯣꯏ ꯑꯗꯣ ꯍꯣꯔꯦꯟ ꯑꯩ ꯂꯥꯛꯑꯝꯗꯥꯏꯗ ꯐꯣꯟ ꯇꯧꯖꯔꯛꯑꯒꯦꯀꯣ ꯑꯗꯨꯝ ꯑꯩ ꯂꯥꯛꯑꯦ ꯀꯥꯟꯗ ꯑꯥ ꯐꯔꯦ ꯐꯔꯦ